ꯃꯅꯤꯄꯨꯔꯗ ꯁꯥꯟꯅꯕꯒꯤ ꯏꯟꯁꯇꯤꯇꯤꯎꯠ ꯀꯌꯥ ꯑꯃ ꯂꯩ ꯑꯩꯈꯣꯏꯒꯤ ꯈꯨꯃꯟ ꯂꯝꯄꯥꯛ ꯂꯩ ꯁꯥꯏ ꯂꯩ ꯃꯁꯤꯅꯆꯤꯡꯕ ꯀꯌꯥ ꯑꯃꯁꯨ ꯂꯩꯈ꯭ꯔꯦ ꯑꯗꯨꯒ ꯍꯧꯖꯤꯛꯀꯤ ꯍꯧꯔꯛꯂꯤꯕ ꯅꯍꯥꯔꯣꯟ ꯑꯁꯤ ꯁꯤꯡ ꯑꯁꯤ ꯃꯃꯥ ꯃꯄꯥꯅ ꯂꯥꯏꯔꯤꯛꯇꯗ ꯍꯣꯠꯅꯔꯒ ꯂꯩꯍꯜꯂꯦ ꯃꯃꯥ ꯃꯄꯥ ꯑꯁꯤ ꯅꯣꯡꯃꯗꯤ ꯁꯣꯏꯗꯅ ꯒ꯭ꯌꯥꯟ ꯇꯥꯔꯛꯈꯤꯅꯤ ꯁꯥꯟꯅꯕꯁꯨ ꯌꯥꯎꯗꯕ ꯌꯥꯗꯦ ꯂꯥꯏꯔꯤꯛꯁꯨ ꯌꯥꯎꯗꯕ ꯌꯥꯗꯦ ꯍꯥꯏꯕꯁꯤ ꯃꯃꯥ ꯃꯄꯥꯅ ꯈꯪꯒꯗꯕꯅꯤ